ꯑꯩꯈꯣꯏꯅ ꯃꯣꯕꯥꯏꯜꯁꯦ ꯑꯍꯥꯟꯕ ꯅꯧꯔꯤꯉꯩ ꯃꯇꯝꯗꯗꯤ ꯑꯣꯡꯂꯤ ꯋꯥꯔꯤ ꯁꯥꯟꯅꯕꯒꯤ ꯈꯛꯇ ꯁꯤꯖꯤꯟꯅꯔꯝꯃꯤ ꯃꯔꯨꯑꯣꯏꯅ ꯋꯥꯔꯤ ꯁꯥꯟꯅꯕꯗ ꯌꯥꯝꯅ ꯅꯦꯠꯋꯥꯛ ꯅꯨꯡꯉꯥꯏꯕ ꯅꯨꯡꯉꯥꯏꯇꯕ ꯌꯥꯝꯅ ꯇꯧꯋꯦ ꯑꯗꯣ ꯍꯧꯖꯤꯛ ꯃꯣꯕꯥꯏꯜꯁꯤꯗꯤ ꯌꯥꯝ ꯊꯤꯅ ꯆꯦꯟꯖ ꯂꯥꯛꯑꯕꯅꯤꯅ ꯍꯧꯖꯤꯛ ꯑꯩꯈꯣꯏꯅ ꯎꯅꯤꯡꯕ ꯃꯐꯝ ꯑꯃꯗ ꯁꯛ ꯐꯣꯟ ꯈꯛꯇꯪ ꯄꯥꯏꯅꯔꯒ ꯆꯥꯎꯈꯠꯂꯛꯄꯒꯤ ꯃꯇꯨꯡꯏꯟꯅ ꯑꯩꯈꯣꯏꯅ ꯐꯦꯁꯇꯥꯏꯝ ꯚꯤꯗꯤꯑꯣ ꯀꯣꯜ ꯋꯥꯆꯞ ꯚꯤꯗꯤꯑꯣ ꯀꯣꯜ ꯂꯣꯏꯅ ꯇꯧꯅ ꯌꯥꯔꯦ ꯑꯗꯨꯒ ꯅꯦꯠꯋꯥꯛꯀꯤ ꯃꯇꯥꯡꯁꯤꯗꯅ ꯅꯦꯠꯋꯥꯛꯁꯦ ꯑꯌꯥꯝꯕ ꯍꯥꯟꯅꯗꯤ ꯇꯨ ꯖꯤ ꯊ꯭ꯔꯤ ꯖꯤ ꯁꯤꯖꯤꯟꯅꯔꯝꯃꯦ ꯇꯨ ꯖꯤ ꯁꯤꯖꯤꯟꯅꯔꯝꯃꯦ ꯍꯧꯖꯤꯛꯀꯤ ꯆꯥꯎꯈꯠꯂꯛꯄꯒꯤ ꯃꯇꯨꯡꯏꯟꯅ ꯐꯣꯔ ꯖꯤ ꯐꯥꯏꯚ ꯖꯤ ꯌꯧꯁꯟꯅꯔꯛꯑꯦ ꯑꯗꯨꯗꯨꯅ ꯑꯩꯈꯣꯏꯅ ꯃꯤ ꯑꯃꯗ ꯗꯣꯀꯨꯃꯦꯟ ꯑꯣꯏꯒꯦꯔꯥ ꯐꯥꯏꯜ ꯑꯣꯏꯒꯦꯔꯥ ꯊꯥꯕꯒꯤꯁꯨ ꯑꯗꯨꯛ ꯌꯥꯝ ꯊꯨꯕ ꯃꯇꯝꯗ ꯑꯩꯈꯣꯏꯅ ꯊꯥꯕ ꯉꯝꯃꯤ ꯑꯗꯨꯒ ꯍꯧꯖꯤꯛꯇꯤ ꯍꯥꯟꯅꯒꯤ ꯃꯇꯝꯁꯤꯒꯤ ꯃꯣꯕꯥꯏꯜꯁꯤꯡꯁꯤꯗꯤ ꯏꯁꯇꯣꯔꯦꯖꯁꯤ ꯌꯥꯝ ꯊꯤꯅ ꯄꯤꯛꯏ ꯑꯗꯨꯗꯨꯅ ꯑꯩꯈꯣꯏꯅ ꯐꯣꯔ ꯑꯦꯛꯖꯥꯝꯄꯜ ꯐꯣꯇꯣ ꯚꯤꯗꯤꯑꯣ ꯗꯣꯀꯨꯃꯦꯟ ꯑꯃ ꯑꯅꯤ ꯍꯥꯞꯄ ꯃꯇꯝꯗ ꯏꯁꯇꯣꯔꯦꯖ ꯐꯨꯜ ꯍꯦꯛꯇ ꯊꯥꯔꯛꯏ ꯑꯗꯣ ꯍꯧꯖꯤꯛꯇꯤ ꯑꯩꯈꯣꯏ ꯆꯧꯔꯥꯛꯄꯩ ꯆꯥꯊꯈꯠꯂꯛꯄꯒꯤ ꯃꯇꯨꯡꯏꯟꯅ ꯍꯧꯖꯤꯛꯇꯤ ꯏꯁꯇꯣꯔꯦꯖꯁꯦ ꯇꯨ ꯐꯤꯞꯇꯤ ꯁꯤꯛꯁ ꯋꯥꯟ ꯇꯤꯕꯤ ꯊꯣꯛꯂꯛꯑꯕꯅꯤꯅ ꯑꯩꯈꯣꯏꯅ ꯀꯩꯝꯃ ꯀꯤꯅꯤꯡꯉꯥꯏ ꯑꯣꯏꯗ꯭ꯔꯦ ꯑꯌꯥꯝꯕ ꯃꯇꯝꯗ ꯌꯥꯝꯅ ꯍꯥꯞꯄꯕꯁꯨ ꯑꯩꯈꯣꯏꯅ ꯏꯁꯇꯣꯔꯦꯖ ꯐꯨꯜ ꯑꯣꯏꯕꯒꯤ ꯑꯋꯥꯕꯗꯨ ꯅꯪꯂꯔꯣꯏ ꯑꯗꯣ ꯑꯩꯅ ꯁꯤꯖꯤꯟꯅꯔꯤꯕ ꯁꯤꯝ ꯃꯃꯤꯡꯁꯦ ꯖꯤꯌꯣꯅꯦ ꯑꯗꯣ ꯑꯩꯅ ꯇꯨ ꯐꯣꯔꯇꯤ ꯅꯥꯏꯟ ꯑꯦꯕ꯭ꯔꯤ ꯄꯔ ꯃꯟ ꯍꯥꯞꯄꯦ ꯖꯤꯌꯣ ꯁꯤꯖꯤꯟꯅꯔꯤ ꯃꯔꯝꯁꯤꯗꯤ ꯑꯩꯈꯣꯏꯅ ꯑꯦꯐꯣꯔꯗꯦꯕꯜ ꯑꯦꯃꯥꯎꯟꯗ ꯑꯩꯈꯣꯏꯅ ꯄꯩꯁꯥ ꯍꯥꯞꯄ ꯉꯝꯃꯦ ꯑꯗꯨꯒ ꯐꯥꯏꯚ ꯖꯤ ꯀꯩꯒꯨꯝꯕ ꯐꯥꯏꯚ ꯖꯤ ꯍꯦꯟꯁꯦꯠ ꯁꯕ ꯄꯥꯏꯕꯤꯕ ꯇꯥꯔꯒꯗꯤ ꯑꯩꯈꯣꯏꯅ ꯐꯥꯏꯚ ꯖꯤ ꯐꯪꯕ ꯐꯣꯟ ꯄꯥꯏꯕꯤ ꯇꯥꯔꯒꯗꯤ ꯑꯩꯈꯣꯏꯅ ꯅꯦꯠꯇꯣ ꯑꯟ ꯂꯤꯃꯤꯇꯦꯠꯇ ꯁꯤꯖꯤꯟꯅꯕ ꯌꯥꯏ